ꯁꯤꯕꯨ ꯖꯦꯁꯃꯤ ꯅꯠꯇꯕ꯭ꯔꯣ ꯑꯣ ꯖꯦꯁꯃꯤ ꯑꯩ ꯄ꯭ꯔꯤꯌꯣꯗ ꯀꯧꯏꯕꯀꯣ ꯑꯗꯣ ꯑꯩ ꯅꯉꯣꯟꯗ ꯋꯥ ꯈꯔ ꯑꯁꯨꯝ ꯈꯪꯅꯤꯡꯕꯒꯤ ꯍꯪꯕꯅꯦꯕ ꯑꯩꯈꯣꯏ ꯃꯅꯤꯄꯨꯔꯁꯤꯗꯅꯦ ꯐꯖꯕ ꯃꯐꯝ ꯀꯔꯤ ꯀꯔꯤ ꯂꯩꯕꯅꯣ ꯍꯥꯏꯕꯗꯣ ꯑꯩ ꯅꯉꯣꯟꯗꯒꯤ ꯈꯔ ꯈꯪꯅꯤꯡꯕ ꯄꯥꯝꯕꯩ

ꯑ ꯑ ꯑꯣ ꯑꯗꯨꯒ ꯑꯃꯅ ꯃꯤꯅꯁꯨ ꯍꯥꯏꯅꯕꯀꯣ ꯀꯣꯏꯕꯁꯨ ꯌꯥꯝꯅ ꯆꯠꯅꯩ ꯍꯥꯏ ꯃꯣꯏꯔꯥꯡ ꯁꯥꯏꯠꯇ ꯂꯣꯛꯇꯥꯛ ꯂꯩ ꯍꯥꯏꯌꯦꯕꯀꯣ ꯂꯣꯛꯇꯥꯛꯀꯤ ꯃꯐꯝ ꯖꯒꯥꯁꯤꯗ ꯀꯔꯤ ꯀꯔꯤ ꯐꯖꯕ ꯃꯐꯝ ꯑꯗꯨꯗꯒꯤꯗꯤ ꯀꯃꯥꯏꯅ ꯇꯧꯕꯅꯣ ꯍꯥꯏꯕꯗꯨꯁꯨ ꯑꯩ ꯈꯪꯗꯦꯕ ꯑꯗꯨꯒꯤꯗꯨꯁꯨ ꯗꯤꯇꯦꯜꯁ ꯈꯔ ꯍꯥꯏꯔꯛꯎꯅꯦ ꯎꯝ ꯑ ꯎꯝ

ꯑꯗꯨꯒ ꯃꯈꯣꯏ ꯃꯐꯝꯁꯤꯗꯤ ꯄꯨꯔꯥ ꯇꯨꯔꯤꯖꯝ ꯑꯣꯟꯕꯒꯤ ꯃꯑꯣꯡꯅꯤꯅꯦ ꯑꯗꯨꯗꯤꯀꯣ

ꯑꯗꯨꯒ ꯑꯃꯅ ꯀꯛꯆꯤꯡ ꯒꯥꯔꯗꯦꯟꯁꯦ ꯀꯛꯆꯤꯡ ꯒꯥꯔꯗꯦꯟꯁꯤ ꯍꯥꯏꯗꯤ ꯃꯐꯝꯁꯤꯗ ꯀꯔꯤꯀꯔꯤ ꯂꯩ ꯊꯥꯕꯅꯣ ꯀꯃꯥꯏꯅ ꯀꯥꯏꯗ ꯀꯥꯏꯔꯣꯝꯗ ꯆꯠꯂꯒ ꯂꯩꯕꯅꯣ ꯀꯌꯥꯝ ꯆꯥꯎꯕꯅꯣ ꯈꯣꯠꯄꯅꯣꯗꯣ ꯑꯗꯨꯖꯁꯨ ꯌꯥꯝꯅ ꯈꯪꯅꯤꯡꯉꯦ ꯑꯩꯗꯤ

ꯑꯣ ꯑꯗꯨꯝ ꯃꯐꯝꯁꯤꯗ ꯖꯒꯥꯁꯤꯗꯤ ꯑꯗꯨꯝ ꯆꯥꯎꯏꯅ ꯃꯤꯅꯁꯨ ꯑꯗꯨꯝ ꯍꯥꯏꯔꯛꯄ ꯑꯣ ꯑꯇꯣꯞꯄ ꯃꯐꯝꯗꯤ ꯀꯔꯤ ꯀꯔꯤ ꯍꯥꯏꯗꯤ ꯑꯩꯉꯣꯟꯗ ꯑꯗꯨꯒ ꯀꯩꯅꯣꯗꯣ ꯏꯝꯐꯥꯟꯒꯤꯗꯅ ꯓꯨ ꯍꯥꯏꯕ ꯑꯝꯁꯨ ꯇꯥꯔꯦꯕ ꯑꯁꯤꯗꯅ ꯀꯔꯤ ꯀꯔꯤ ꯁꯥ ꯂꯩꯕ ꯈꯣꯠꯄ ꯀꯃꯥꯏ ꯇꯧꯏ ꯁꯤꯒꯤꯗꯤ

ꯑꯗꯨ ꯀꯔꯤ ꯑꯥ

ꯑꯣ ꯑꯣ ꯍꯣꯏ ꯍꯣꯏ ꯁꯤꯔꯣꯏ ꯂꯤꯂꯤ ꯁꯥꯠꯐꯝ ꯁꯤꯔꯣꯏ ꯂꯤꯂꯤ ꯁꯤꯗꯤ ꯈꯪꯕ꯭ꯔꯥ ꯀꯃꯥꯏꯅ ꯇꯧꯏ ꯑꯁꯤꯒꯤꯁꯨ ꯈꯤꯇꯪ ꯍꯥꯏꯎꯅꯦ ꯎꯝ ꯎꯝ ꯍꯣꯏ ꯌꯥꯝ ꯅꯨꯉꯥꯏꯔꯦ ꯑꯩ ꯈꯪꯗꯃꯩ ꯅꯉꯣꯟꯗꯒꯤ ꯍꯪꯕꯩ ꯈꯪꯉꯦ ꯍꯧꯖꯤꯛꯇꯤ ꯍꯣ ꯊꯝꯖꯔꯒꯦꯀꯣ ꯑꯗꯨꯗꯤ ꯑꯃꯨꯛ